ꯈꯨꯡꯒꯪ ꯑꯃꯗꯤ ꯁꯍꯔꯗ ꯂꯩꯔꯤꯕ ꯑꯉꯥꯡꯁꯤꯡꯅ ꯁꯥꯟꯅꯕ ꯃꯁꯥꯟꯅ ꯑꯁꯤ ꯑꯗꯨꯛꯀꯤ ꯃꯇꯤꯛ ꯈꯦꯠꯅꯕ ꯐꯪꯏ ꯈꯨꯡꯒꯪꯗꯗꯤ ꯑꯩꯈꯣꯏꯒꯤ ꯂꯝꯅꯆꯤꯡꯕ ꯂꯝꯄꯥꯛꯅꯆꯤꯡꯕ ꯂꯕꯨꯛꯅꯆꯤꯡ ꯃꯔꯥꯡ ꯀꯥꯏꯅ ꯂꯩꯕꯅ ꯃꯔꯝ ꯑꯣꯏꯔꯒ ꯂꯝꯗꯨꯒꯤ ꯂꯝꯗꯨꯗ ꯂꯩꯔꯤꯕ ꯑꯉꯥꯡꯁꯤꯡꯅ ꯆꯦꯟꯗꯨꯅ ꯆꯣꯡꯗꯨꯅ ꯑꯃꯗꯤ ꯃ ꯃꯈꯜ ꯃ ꯃꯈꯜ ꯃꯊꯦꯜꯒꯤ ꯑꯔꯤꯕ ꯃꯁꯥꯟꯅꯁꯤꯡ ꯁꯥꯟꯅꯩ ꯑꯗꯨꯕꯨ ꯁꯍꯔꯗ ꯂꯩꯔꯤꯕ ꯑꯉꯥꯡꯁꯤꯡꯗꯤ ꯖꯒꯥ ꯂꯩꯅꯗꯕꯅ ꯃꯔꯝ ꯑꯣꯏꯔꯒ ꯑꯌꯥꯝꯕꯅ ꯁ꯭ꯄꯦꯁꯁꯦ ꯂꯩꯅꯗꯕꯅ ꯑꯩꯈꯣꯏꯒꯤ ꯌꯨꯝꯗꯒꯨꯝꯕ ꯑꯩꯈꯣꯏꯒꯤ ꯒꯦꯝ ꯁꯥꯟꯅꯕ ꯃꯣꯕꯥꯏꯜ ꯁꯥꯟꯅꯕ ꯑꯗꯨꯒꯨꯝꯕꯅ ꯑꯌꯥꯝꯕ ꯍꯧꯖꯤꯛꯁꯦ ꯍꯦꯟꯒꯠꯂꯛꯄꯅ ꯃꯔꯝ ꯑꯣꯏꯔꯒ ꯃꯁꯥꯟꯅ ꯐꯤꯖꯤꯀꯦꯜ ꯑꯦꯛꯇꯤꯕꯤꯇꯤꯗꯗꯤ ꯑꯩꯈꯣꯏꯒꯤ ꯁꯍꯔꯗ ꯂꯩꯔꯤꯕ ꯑꯉꯥꯡꯁꯤꯡꯁꯦ ꯈꯤꯇꯪ ꯋꯤꯛꯅꯦꯁ ꯑꯣꯏꯕ꯭ꯔꯅ ꯈꯜꯂꯦ ꯑꯗꯨꯒ ꯑꯩꯈꯣꯏꯒꯤ ꯈꯨꯡꯒꯪꯗ ꯂꯩꯔꯤꯕ ꯑꯉꯥꯡꯁꯤꯡꯅ ꯁꯥꯟꯅꯕ ꯃꯁꯥꯟꯅ ꯑꯁꯤ ꯑꯔꯤ ꯑꯔꯤꯕ ꯃꯁꯥꯟꯅꯁꯤꯡ ꯅꯣꯕꯥꯞ ꯅꯣꯕꯥꯞ ꯂꯥꯛꯄꯤ ꯌꯨꯕꯤ ꯒꯂꯥꯛꯄꯤꯅꯆꯤꯡꯕꯁꯤꯡ ꯍꯧꯖꯤꯛꯁꯨ ꯂꯦꯞꯇꯅ ꯂꯩꯇꯅ ꯁꯥꯟꯅꯔꯤ ꯑꯗꯨꯅ ꯃꯁꯥꯟꯅꯁꯤꯡ ꯑꯁꯤ ꯈꯔ ꯈꯦꯠꯅꯕꯗꯤ ꯂꯩ ꯑꯔꯕꯟ ꯑꯃꯗꯤ ꯈꯨꯡꯒꯪꯗ